ꯃꯅꯤꯄꯨꯔꯤ ꯂꯣꯟꯒꯤ ꯊꯧꯗꯥꯡ ꯍꯥꯏꯕꯕꯨ ꯑꯩꯈꯣꯏꯅ ꯂꯥꯏꯔꯤꯛ ꯇꯝꯕ ꯃꯇꯝꯗ ꯁ꯭ꯀꯨꯜꯗ ꯅꯠꯇ꯭ꯔꯒ ꯇꯨꯏꯁꯟ ꯁꯦꯟꯇꯔ ꯑꯦꯅꯤ ꯑꯃꯗ ꯃꯐꯝ ꯑꯃꯗ ꯂꯥꯏꯔꯤꯛ ꯇꯝꯕ ꯃꯇꯝꯗ ꯏꯁꯥꯒꯤ ꯂꯣꯟ ꯃꯅꯤꯄꯨꯔꯤ ꯂꯣꯟꯅ ꯇꯝꯕꯤꯔꯝꯃꯒꯗꯤ ꯃꯤꯄꯨꯝ ꯈꯨꯗꯤꯡꯃꯛ ꯒ꯭ꯌꯥꯟ ꯇꯥꯒꯅꯤ ꯑꯟꯗꯔꯁꯇꯦꯟ ꯇꯧꯕꯗ ꯌꯥꯝ ꯂꯥꯏꯅ ꯇꯧꯒꯅꯤ ꯍꯥꯏꯕꯒꯤ ꯊꯥꯖꯕꯗꯨꯅꯤ ꯃꯔꯝꯗꯤ ꯏꯪꯂꯤꯁꯇ ꯅꯠꯇ꯭ꯔꯒꯅ ꯍꯤꯟꯗꯤꯗ ꯇꯥꯛꯄ ꯍꯥꯏꯗꯨ ꯈꯪꯕꯗ ꯃꯁꯥꯒꯤ ꯂꯣꯟ ꯑꯣꯏꯗꯕꯅꯤꯅ ꯈꯤꯇꯪ ꯋꯥꯠꯂꯒꯁꯨ ꯃꯅꯤꯄꯨꯔꯤ ꯂꯣꯟꯗ ꯇꯥꯛꯄꯤꯔꯝꯕ ꯇꯥꯔꯒꯗꯤ ꯃꯃꯨꯠ ꯇꯥꯅ ꯈꯪꯕ ꯉꯝꯒꯅꯤ